ꯑꯩꯈꯣꯏꯒꯤ ꯈꯕꯔꯁꯦ ꯁꯅꯥ ꯂꯩꯕꯥꯛꯅꯦ ꯑꯗꯒꯤ ꯁꯪꯉꯥꯏꯅꯦ ꯄꯣꯛꯅꯐꯝꯅꯦ ꯍꯨꯏꯌꯦꯟ ꯂꯥꯟꯄꯥꯎꯅꯦ ꯑꯗꯣ

ꯑꯗꯨꯁꯤꯡꯗꯨꯏ ꯃꯔꯛꯇ ꯑꯩꯗꯤ ꯄꯣꯛꯅꯐꯝꯅ ꯏꯄꯥꯝ ꯄꯥꯝꯃꯦ ꯑꯗꯣ ꯑꯩꯅ ꯄꯥꯝꯖꯔꯤꯁꯦ ꯄꯣꯛꯅꯐꯝꯒꯤ ꯄꯥꯝꯃꯤꯁꯦ ꯃꯃꯥꯡꯒꯤ ꯍꯦꯗꯂꯥꯏꯟꯗꯣ ꯍꯦꯗꯂꯥꯏꯟꯗꯣ ꯑꯗꯨꯗ ꯑꯗꯨꯗ ꯑꯗꯨꯅ ꯄꯥꯝꯃꯦ